ꯏꯈꯣꯏꯒꯤ ꯂꯩꯀꯥꯏꯗ ꯏꯁꯄ ꯃꯁꯥꯟꯅꯥ ꯀꯥ ꯁꯦꯜ ꯀꯟꯗꯛ ꯇꯧꯈꯤꯕꯗꯤ ꯐꯨꯠꯕꯣꯟ ꯃꯁꯥꯟꯅ ꯀꯟꯗꯛ ꯇꯧꯈꯤ ꯐꯨꯠꯕꯣꯟꯖꯦ ꯑꯗꯨꯒ ꯍꯧꯖꯤꯛ ꯍꯣꯖꯤꯛ ꯑꯗꯨꯒꯤ ꯅꯦꯁ꯭ꯅꯦꯟ ꯂꯦꯕꯦꯟꯗ ꯃꯣꯏ ꯀꯦꯔꯂꯥ ꯕꯁꯔ ꯍꯥꯏꯁꯤꯗ ꯑꯉꯥꯡ ꯑꯅꯤ ꯑꯦꯌꯥ ꯑꯗꯨꯗ ꯑꯈꯣꯏ ꯂꯩꯀꯥꯏꯁ ꯁꯥꯟꯅꯈꯤꯕ ꯑꯉꯥꯡ ꯑꯅꯤ ꯌꯥꯎꯔꯤ ꯃꯣꯃꯤꯡꯅ ꯃꯣꯍꯃꯠ ꯌꯥꯁꯤꯔ ꯃꯣꯍꯃꯠ ꯅꯥꯁꯤꯔ ꯃꯣꯏꯖꯤ ꯍꯨꯖꯤꯛ ꯍꯨꯖꯤꯛ ꯃꯁꯤꯒꯤ ꯏꯕꯦꯟ ꯃꯥꯒꯤ ꯆꯍꯤꯅ ꯁꯕꯦꯟꯇꯤꯟ ꯑꯃꯅ ꯑꯦꯇꯤꯟꯅꯤ